ꯄꯥꯝꯕꯤ ꯑꯃꯅ ꯃꯅꯥ ꯀꯪꯁꯤꯜꯂꯛꯄꯒꯤ ꯈ꯭ꯋꯥꯏꯗꯒꯤ ꯑꯆꯧꯕ ꯃꯔꯝꯗꯤ ꯏꯁꯤꯡ ꯋꯥꯠꯂꯛꯄ ꯑꯗꯨꯒ ꯄꯦꯁꯇꯤꯁꯥꯏꯠꯁꯤꯡ ꯌꯨꯁ ꯇꯧꯕꯁꯤꯅꯅꯤ ꯃꯔꯝꯗꯤ ꯏꯁꯤꯡ ꯋꯥꯠꯂꯛꯄ ꯃꯇꯝꯗ ꯑꯩꯈꯣꯏꯒꯤ ꯄꯥꯟꯕꯤꯁꯤꯅ ꯐꯖꯅ ꯍꯧꯕ ꯉꯝꯗꯦ ꯑꯗꯨꯒ ꯃꯅꯥꯁꯤꯡꯁꯨ ꯀꯦꯜꯂꯛꯄ ꯃꯅꯥꯁꯤꯡꯁꯨ ꯃꯆꯨ ꯑꯣꯜꯂꯛꯄ ꯍꯥꯏꯕꯁꯦ ꯏꯁꯤꯡ ꯋꯥꯠꯂꯛꯄ ꯃꯇꯝꯗ ꯊꯣꯛꯄ ꯊꯕꯛꯅꯤ ꯑꯗꯨꯒ ꯏꯁꯤꯡ ꯋꯥꯠꯂꯛꯄ ꯃꯇꯝꯗ ꯆꯥꯎꯕꯁꯨ ꯉꯝꯃꯣꯏ ꯃꯍꯩꯁꯨ ꯄꯥꯟꯕ ꯉꯝꯃꯣꯏ ꯑꯗꯨꯒ ꯑꯩꯈꯣꯏꯒꯤ ꯁꯣꯏꯗꯅ ꯁꯤꯕ ꯍꯥꯏꯕꯗꯨ ꯊꯣꯛ ꯊꯣꯛꯂꯛꯄꯒꯤ ꯃꯔꯝ ꯆꯥꯎꯅ ꯂꯩ ꯄꯥꯟꯕꯤ ꯑꯃꯒꯤꯗ ꯑꯗꯨꯒ ꯄꯥꯟꯕꯤ ꯑꯃꯅ ꯃꯅꯥ ꯀꯪꯁꯤꯜꯂꯛꯄ ꯑꯗꯨꯒ ꯃꯅꯥ ꯉꯥꯡꯁꯤꯜꯂꯛꯄ ꯍꯥꯏꯕꯁꯦ ꯃꯥꯒꯤ ꯂꯩꯕꯥꯛꯀꯤꯁꯨ ꯌꯥꯝꯅ ꯃꯈꯥ ꯄꯣꯜꯂꯤ ꯂꯩꯕꯥꯛ ꯑꯁꯤꯅ ꯏꯀꯪ ꯀꯪꯅ ꯂꯩꯔꯛꯄ ꯑꯗꯨꯒ ꯂꯩꯕꯥꯛ ꯑꯁꯤꯅ ꯂꯩꯍꯥꯎ ꯂꯩꯔꯛꯇ꯭ꯔꯕ ꯍꯥꯔ ꯌꯥꯎꯔꯛꯇ꯭ꯔꯕ ꯃꯇꯝꯁꯤꯗ ꯄꯥꯝꯕꯤ ꯑꯃꯁꯦ ꯐꯖꯅ ꯒ꯭ꯔꯣ ꯇꯧꯕ ꯉꯝꯃꯣꯏ ꯐꯖꯅ ꯆꯥꯎꯈꯠꯂꯛꯄ ꯉꯝꯃꯣꯏ ꯑꯗꯨꯒ ꯄꯥꯟꯕꯤ ꯑꯃꯅ ꯐꯖꯅ ꯆꯥꯎꯈꯠꯁꯦ ꯍꯥꯏꯔꯕꯗꯤ ꯂꯩꯕꯥꯛ ꯂꯩꯍꯥꯎꯗꯣ ꯌꯥꯝꯅ ꯂꯩꯍꯥꯎ ꯊꯣꯛꯄ ꯑꯃꯁꯨꯡ ꯂꯩꯕꯥꯛꯇꯣ ꯌꯥꯝꯅ ꯏꯁꯤꯡ ꯂꯩꯕ ꯑꯗꯨꯒ ꯂꯩꯕꯥꯛꯇꯨꯗ ꯍꯥꯔ ꯌꯥꯎꯕꯁꯦ ꯃꯊꯧ ꯌꯥꯝꯅ ꯇꯥꯏ ꯑꯗꯨꯒ ꯄꯥꯟꯕꯤ ꯑꯃꯅ ꯐꯖꯅ ꯍꯧꯍꯟꯁꯦ ꯍꯥꯏꯔꯕꯗꯤ ꯇꯥꯏꯕꯪ ꯃꯤ ꯑꯩꯈꯣꯏꯒꯤ ꯀꯤꯌꯔꯁꯨ ꯆꯪꯕ ꯗꯔꯀꯥꯔ ꯑꯣꯏꯌꯦ ꯍꯥꯏꯕꯗꯤ ꯑꯩꯈꯣꯏꯅ ꯏꯁꯤꯡ ꯆꯥꯏꯕꯤꯕ ꯏꯁꯤꯡ ꯋꯥꯠꯂꯒꯅ ꯏꯁꯤꯡ ꯆꯥꯏꯕꯤꯕ ꯑꯗꯨꯒ ꯍꯥꯔ ꯋꯥꯠꯂꯒꯅ ꯍꯥꯔ ꯊꯤꯔꯒ ꯍꯥꯔ ꯍꯩꯖꯤꯟꯕꯤꯕ ꯑꯗꯨꯒ ꯃꯥꯒꯤ ꯏꯁꯤꯡꯒꯤ ꯂꯦꯕꯦꯜꯁꯤꯁꯨ ꯌꯥꯝꯅ ꯍꯦꯟꯒꯠꯇꯕꯤꯗ ꯆꯥꯡ ꯑꯃꯗ ꯄꯤꯕ ꯍꯥꯏꯕꯁꯦ ꯍꯥꯏꯕꯁꯦ ꯎ ꯑꯃꯒꯤ ꯄꯥꯟꯕꯤ ꯑꯃꯒꯤ ꯇꯉꯥꯏ ꯐꯗ꯭ꯔꯕ ꯆꯪꯕ ꯗꯔꯀꯥꯔꯅꯤ ꯑꯗꯨꯒ ꯑꯩꯈꯣꯏꯅ ꯄꯥꯟꯕꯤ ꯑꯃꯅ ꯑꯩꯈꯣꯏꯒꯤ ꯑꯩꯈꯣꯏꯒꯤ ꯇꯥꯏꯕꯪ ꯄꯥꯟꯗ ꯀꯌꯥꯝ ꯀꯥꯟꯅꯕ ꯄꯤꯒꯦ ꯍꯥꯏꯕꯗꯣ ꯌꯥꯝꯅ ꯂꯩꯔꯦ ꯄꯥꯟꯕꯤ ꯑꯃꯅ ꯑꯩꯈꯣꯏꯒꯤ ꯂꯦꯟꯁꯂꯥꯏꯠꯀꯨꯝꯕꯁꯨ ꯃꯥꯅ ꯄ꯭ꯔꯤꯕꯦꯟ ꯇꯧꯕ ꯉꯝꯃꯦ ꯑꯗꯨꯒ ꯃꯥꯅ ꯑꯩꯈꯣꯏꯒꯤꯗꯃꯛ ꯅꯨꯡꯁꯥ ꯁꯥꯔꯛꯄꯀꯥꯟꯗ ꯑꯩꯈꯣꯏꯒꯤꯗꯃꯛ ꯏꯪꯕ ꯎꯔꯨꯝꯁꯨ ꯄꯤꯕ ꯉꯝꯃꯦ ꯑꯗꯨꯒ ꯄꯥꯟꯕꯤ ꯑꯃꯅ ꯍꯩ ꯄꯥꯟꯕꯤ ꯑꯃꯅ ꯑꯩꯈꯣꯏꯒꯤꯗꯃꯛ ꯍꯩꯁꯨ ꯄꯤꯕ ꯉꯝꯃꯦ ꯎꯔꯨꯝꯁꯨ ꯄꯤꯕ ꯉꯝꯃꯦ ꯑꯗꯨꯒ ꯌꯥꯝꯅ ꯀꯥꯟꯅꯕ ꯄꯤꯕ ꯉꯝꯃꯦ ꯑꯗꯨꯒ ꯄꯥꯟꯕꯤ ꯑꯃ ꯂꯩꯕꯒꯤ ꯅꯨꯡꯁꯥ ꯁꯥꯕ ꯃꯇꯝꯗ ꯄꯥꯟꯕꯤ ꯂꯩꯕ ꯑꯃꯅ ꯀꯌꯥꯝꯅ ꯏꯪꯕ ꯄꯤꯕ ꯉꯝꯒꯦ ꯍꯥꯏꯕꯗꯣ ꯑꯩꯈꯣꯏꯅ ꯀꯥꯂꯦꯟ ꯊꯥꯗ ꯎꯕ ꯐꯪꯉꯦ ꯑꯩꯈꯣꯏꯅ ꯀꯥꯂꯦꯟ ꯊꯥꯗ ꯅꯨꯡꯉꯥꯏꯕꯗꯣ ꯎꯒꯤ ꯅꯨꯡꯉꯥꯏꯕꯗꯣ ꯑꯩꯈꯣꯏꯅ ꯐꯪꯉꯦ ꯎ ꯑꯃꯅ ꯑꯩꯈꯣꯏꯒꯤ ꯄ꯭ꯔꯤꯊꯤꯕꯤꯗ ꯀꯌꯥꯝ ꯀꯥꯟꯅꯒꯦ ꯍꯥꯏꯕꯁꯨ ꯃꯌꯥꯝ ꯂꯩꯈ꯭ꯔꯦ ꯎ ꯑꯃꯁꯤꯅ ꯅꯨꯡꯁꯤꯠꯀꯤ ꯀꯌꯥꯁꯨ ꯉꯥꯛꯊꯣꯛ ꯅꯨꯡꯁꯤꯠ ꯀꯌꯥꯁꯨ ꯕ꯭ꯂꯣꯛ ꯇꯧꯕ ꯉꯝꯃꯦ ꯉꯥꯛꯊꯣꯛꯄ ꯉꯝꯃꯦ ꯑꯗꯨꯒ ꯅꯨꯡꯁꯤꯠ ꯀꯟꯅ ꯂꯥꯛꯄꯁꯨ ꯃꯥꯅ ꯍꯥꯏꯔꯒ ꯃꯥꯅ ꯅꯣꯔꯃꯦꯜ ꯑꯣꯏꯅ ꯄꯤꯕ ꯉꯝꯃꯦ ꯑꯩꯈꯣꯏꯒꯤꯗꯃꯛ ꯑꯗꯨꯒ ꯄꯥꯟꯕꯤ ꯑꯃ ꯑꯃ ꯌꯣꯛꯄ ꯍꯥꯏꯕꯁꯦ ꯑꯩꯈꯣꯏꯒꯤ ꯄ꯭ꯔꯤꯊꯤꯕꯤ ꯄꯨꯝꯕꯗ ꯌꯥꯝꯅ ꯀꯥꯟꯅꯕ ꯑꯗꯨꯒ ꯌꯥꯝꯅ ꯇꯉꯥꯏ ꯐꯗ꯭ꯔꯕ ꯌꯥꯝꯅ ꯇꯧꯗꯕ ꯌꯥꯗꯕ ꯀꯤꯌꯔ ꯇꯧꯗꯕ ꯌꯥꯗꯕ ꯊꯕꯛꯅꯦ ꯑꯩꯈꯣꯏ ꯇꯥꯏꯕꯪ ꯃꯤꯒꯤ